ꯊꯧꯔꯤ ꯆꯣꯡꯕ ꯁꯥꯟꯅ ꯈꯣꯠꯅꯕ ꯌꯥꯎꯕ ꯅꯨꯡꯊꯤꯜꯒꯤ ꯃꯇꯝꯗ ꯑꯗꯒꯤ ꯌꯥꯝ ꯀꯥ ꯍꯦꯟꯅ ꯆꯥꯛ ꯑꯦꯟꯁꯥꯡ ꯆꯥꯁꯤꯟꯗꯕ ꯆꯥꯡ ꯑꯃꯗ ꯆꯥꯕ ꯁꯤꯁꯤ ꯆꯥꯡ ꯅꯥꯏꯅ ꯇꯧꯔꯒꯗꯤ ꯋꯦꯠ ꯃꯌꯦꯡ ꯇꯥꯔꯛꯀꯅꯤ ꯑꯗꯨꯒ ꯊꯕꯛ ꯏꯪꯈꯥꯡ ꯌꯨꯝꯒꯤ ꯊꯕꯛ ꯏꯪꯈꯥꯡ ꯅꯣꯡꯃꯒꯤ ꯈꯔ ꯈꯔ ꯁꯨꯕ ꯑꯁꯤꯅꯁꯨ ꯈꯔ ꯈꯔ ꯃꯇꯦꯡ ꯄꯥꯡꯕ ꯈꯔ ꯇꯧꯕ ꯁꯝꯅ ꯍꯥꯏꯔꯕꯗ ꯍꯤꯡꯒꯣꯟ ꯇꯧꯕ ꯈꯣꯡꯕꯥꯟ ꯇꯧꯕ ꯁꯤꯒꯨꯝꯕ ꯊꯕꯛꯁꯤꯡ ꯇꯧꯕꯁꯤꯅꯁꯨ ꯍꯛꯆꯥꯡ ꯃꯌꯦꯡꯁꯤ ꯇꯥꯍꯟꯕꯗ ꯌꯥꯝꯅ ꯃꯇꯦꯡ ꯄꯥꯡꯉꯤ ꯑꯗꯨꯒ ꯌꯥꯝ ꯀꯥ ꯍꯦꯟꯅ ꯆꯥꯁꯤꯟꯗꯕ ꯌꯥꯝ ꯀꯥ ꯍꯦꯟꯅ ꯇꯨꯝꯗꯕ ꯆꯥꯡ ꯅꯥꯏꯅ ꯉꯟꯅ ꯍꯧꯒꯠꯄ ꯉꯟꯅ ꯇꯨꯝꯕ ꯁꯤ ꯇꯧꯕꯅꯁꯨ ꯑꯩꯈꯣꯏꯒꯤ ꯍꯛꯆꯥꯡꯁꯤ ꯃꯌꯦꯡ ꯇꯥꯍꯟꯕꯗ ꯃꯇꯦꯡꯁꯨ ꯄꯥꯡꯉꯤ ꯑꯗꯨꯒ ꯁꯝꯅ ꯍꯥꯏꯔꯕꯗ ꯆꯣꯡꯕ ꯐꯟꯕ ꯇꯧꯕ ꯑꯗꯨꯒ ꯁꯥꯟꯅ ꯈꯣꯠꯅꯕ ꯂꯝꯄꯥꯛꯇ ꯂꯝꯖꯦꯟ ꯆꯦꯟꯕ ꯁꯤ ꯇꯧꯕꯅꯁꯨ ꯃꯌꯦꯡꯁꯤ ꯇꯥꯍꯜꯂꯤ ꯌꯥꯝꯅ ꯆꯥꯎꯅ ꯃꯌꯦꯡ ꯇꯥꯍꯟꯕꯗ ꯃꯇꯦꯡ ꯄꯥꯡꯉꯤ